ꯀꯦꯃꯦꯔꯥꯗ ꯐ꯭ꯂꯥꯁꯀꯤ ꯃꯊꯧ ꯍꯥꯏꯔꯒꯗꯤ ꯐꯣꯇꯣ ꯀꯥꯞꯄꯗ ꯃꯌꯦꯛ ꯁꯦꯡꯍꯜꯂꯦ ꯑꯃꯝꯕꯗ ꯂꯩꯕ ꯄꯣꯠꯇꯣ ꯐ꯭ꯂꯥꯁꯇꯨꯅ ꯃꯌꯦꯛ ꯁꯦꯡꯅ ꯉꯥꯟꯅ ꯎꯍꯜꯂꯦ ꯐ꯭ꯂꯥꯛꯁ ꯃꯌꯦꯛ ꯁꯦꯡꯍꯜꯂꯦ ꯅꯨꯡꯗꯥꯡꯗ ꯅꯨꯡꯗꯥꯡꯗ ꯅꯠꯇ꯭ꯔꯒ ꯃꯉꯥꯟ ꯑꯃꯝꯕ ꯃꯐꯝꯗ ꯐ꯭ꯂꯥꯛꯁ ꯍꯥꯞꯄꯒ ꯀꯦꯃꯦꯔꯥ ꯀꯥꯞꯄꯅ ꯐꯣꯇꯣꯗꯣ ꯃꯌꯦꯛ ꯌꯥꯝꯅ ꯁꯦꯡꯅ ꯎꯕ ꯐꯪꯏ ꯑꯗꯨꯒ ꯖꯨꯝꯒꯤ ꯖꯨꯝꯒꯤ ꯐꯪꯁꯟ ꯍꯥꯏꯔꯒꯗꯤ ꯑꯔꯥꯞꯄ ꯃꯐꯝꯗ ꯑꯔꯥꯞꯄ ꯃꯐꯝꯗ ꯂꯩꯕ ꯄꯣꯠꯁꯛ ꯄꯣꯠꯁꯛ ꯑꯣꯏꯔꯣ ꯁꯥ ꯉꯥ ꯇꯤꯟ ꯀꯥꯡ ꯐ꯭ꯂꯥꯁꯇꯨꯅ ꯖꯨꯝꯗꯨꯅ ꯆꯥꯎꯊꯣꯛꯅ ꯎꯍꯜꯂꯒ ꯀꯥꯞꯄ ꯃꯌꯦꯛ ꯁꯦꯡꯍꯜꯂꯦ ꯀꯦꯃꯦꯔꯥ ꯕꯤꯗꯤꯌꯣ ꯐꯣꯇꯣ ꯐꯖꯕ ꯃꯌꯦꯛ ꯁꯦꯡꯕ ꯐꯣꯇꯣꯗꯣ ꯎꯕꯗ ꯚꯥꯄ ꯇꯥꯕ ꯒ꯭ꯌꯥꯟ ꯇꯥꯕ ꯄꯨꯝꯅꯃꯛ ꯍꯦꯜꯂꯦ